ꯚꯤꯗꯤꯌꯣ ꯒꯦꯝꯁꯤꯡꯒꯤ ꯃꯔꯝꯗ ꯑꯩ ꯈꯪꯉꯤ ꯃꯣꯕꯥꯏꯜ ꯑꯦꯖꯦꯟ ꯄꯕꯖꯤ ꯑꯁꯦ ꯑꯩꯅ ꯃꯁꯤ ꯁꯥꯟꯅꯕ ꯄꯥꯝꯂꯤꯕꯒꯤ ꯃꯔꯝꯗꯤ ꯑꯩ ꯑꯩꯅ ꯀꯔꯤꯒꯨꯝꯕ ꯋꯥꯔꯛꯄ ꯃꯇꯝꯗ ꯋꯥꯈꯜ ꯑꯁꯤ ꯄꯣꯊꯥꯅꯕꯒꯤꯗꯃꯛꯇ ꯁꯥꯟꯅꯕ ꯄꯥꯝꯃꯤꯕꯅꯤ